ꯍꯂꯣ ꯑꯁꯤꯁꯦ ꯍꯧꯖꯤꯛ ꯊ꯭ꯔꯤ ꯍꯣꯁꯄꯤꯇꯥꯜꯒꯤ ꯅ꯭ꯔꯁ ꯑꯣꯏꯕꯤꯔ ꯅꯠꯇ꯭ꯔꯣ ꯑꯩꯁꯦ ꯍꯥꯟꯅ ꯔꯨꯝ ꯊꯥꯔꯇꯤꯟꯗꯨꯒꯤ ꯔꯨꯝꯗ ꯂꯩꯔꯝꯕꯗꯨꯅꯤ

ꯗꯣꯛꯇꯔꯅ ꯍꯟꯅ ꯑꯆꯥ ꯑꯊꯛ ꯑꯩꯒꯤ ꯆꯥꯒꯅꯨ ꯍꯥꯏꯅ ꯔꯤꯀꯣꯃꯦꯟ ꯇꯧꯔꯝꯃꯤ ꯑꯗꯨ ꯑꯩ ꯂꯣꯏꯃꯛ ꯀꯥꯎꯈ꯭ꯔꯦ ꯌꯥꯔꯗꯤ ꯅꯪꯅ ꯍꯥꯏꯕꯤꯌꯣ ꯍꯥꯔꯠꯀꯤ ꯄꯦꯁꯦꯟ ꯎꯝ ꯑꯧ

ꯎꯝ ꯀꯔꯤ ꯍꯥꯏꯕ ꯑꯩꯒꯤ ꯃꯤꯡꯅ ꯂꯨꯁꯤ ꯍꯥ ꯎꯝ ꯀꯔꯤ ꯑꯩꯠꯇꯤꯟ ꯀꯔꯤꯁꯨ ꯆꯥꯕ ꯌꯥꯗꯦ ꯑꯥ ꯑꯩ ꯀꯔꯤꯁꯨ ꯇꯥꯗ꯭ꯔꯦ ꯖꯣꯟ

ꯍꯣꯏ

ꯍꯣꯏ ꯑꯗꯨ ꯑꯦꯟꯁꯥꯡ ꯅꯥꯄꯤꯗꯤ ꯆꯥꯕꯅ ꯌꯥꯕ ꯅꯠꯇ꯭ꯔꯣ

ꯁꯪꯒꯣꯝꯒꯨꯝꯕꯗꯤ ꯆꯥꯕ ꯌꯥꯕ꯭ꯔꯥ

ꯍꯣꯏ ꯍꯣꯏ ꯍꯣꯏ ꯑꯗꯨꯗꯤ ꯌꯥꯝ ꯅꯨꯡꯉꯥꯏꯔꯦꯀꯣ